ꯈꯣꯟꯊꯣꯛꯀꯤ ꯆꯣꯛꯊꯕ ꯑꯃꯁꯨꯡ ꯈꯦꯕ ꯍꯥꯏꯕꯁꯤ ꯑꯩꯍꯥꯛꯅ ꯇꯤꯜꯂꯤꯕ ꯃꯤꯌꯥꯝ ꯍꯥꯏꯕꯗꯤ ꯂꯩꯔꯝꯃꯒ ꯂꯩꯔꯝꯃꯤꯕ ꯕꯥꯕꯣꯛ ꯃꯌꯥꯝ ꯑꯗꯨꯒꯤ ꯃꯇꯨꯡ ꯏꯟꯅ ꯍꯥꯏꯗꯤ ꯄꯥꯈꯠꯄ ꯊꯨꯀꯠꯄ ꯌꯥꯎꯔꯛꯄ ꯃꯇꯝꯗ ꯊꯣꯏ ꯑꯗꯨꯕꯨ ꯃꯁꯤ ꯃꯇꯧ ꯀꯔꯝꯅ ꯉꯥꯛꯊꯣꯏ ꯍꯥꯏꯔꯒꯗꯤ ꯑꯩꯍꯥꯛꯅ ꯂꯩꯔꯤꯕ ꯁꯤꯆꯨꯋꯦꯁꯟ ꯑꯗꯨꯕꯨ ꯌꯦꯡꯂꯒ ꯍꯥꯏꯗꯤ ꯑꯔꯥꯡꯕ ꯏꯁꯩ ꯁꯛꯑꯒ ꯅꯠꯇ꯭ꯔꯒ ꯑꯏꯪꯡꯕ ꯏꯁꯩ ꯁꯛꯂꯒ ꯃꯁꯤꯕꯨ ꯀꯟꯇ꯭ꯔꯣꯜ ꯇꯧꯅꯕ ꯍꯣꯠꯅꯩ